ꯃꯤꯑꯣꯏꯕ ꯍꯥꯏꯔꯤꯕ ꯖꯥꯠꯇꯤ ꯑꯁꯤ ꯑꯉꯥꯡ ꯑꯣꯏꯅ ꯌꯥꯝ ꯑꯉꯥꯡ ꯑꯣꯏꯔꯤꯉꯩꯗ ꯌꯥꯝ ꯁꯣꯟꯅ ꯍꯧꯔꯛꯏ ꯑꯉꯥꯡ ꯃꯆꯥ ꯑꯣꯏꯔꯤꯉꯩꯗ ꯆꯥꯎꯔꯛꯑꯕ ꯃꯇꯨꯡꯗꯗꯤ ꯄꯥꯡꯒꯜ ꯊꯧꯅꯥ ꯐꯔꯛꯏ ꯄꯥꯡꯒꯜ ꯊꯧꯅꯥ ꯐꯔꯛꯑꯕ ꯑꯗꯨꯒꯤ ꯃꯇꯨꯡ ꯏꯟꯅ ꯂꯥꯡꯕ ꯈꯣꯠꯄ ꯌꯥꯝ ꯄꯥꯝꯃꯤ ꯑꯗꯨꯅ ꯂꯥꯏꯅꯤꯡ ꯂꯥꯏꯁꯣꯟꯗ ꯑꯉꯥꯡ ꯑꯣꯏꯔꯤꯉꯩꯗ ꯈꯔ ꯊꯧꯋꯥ ꯁꯥꯗꯦ ꯂꯥꯡꯕ ꯈꯣꯠꯄꯗ ꯆꯠꯈꯤꯗꯅ ꯂꯥꯏꯅꯤꯡ ꯂꯥꯏꯁꯣꯟꯗ ꯀꯌꯥ ꯊꯋꯥꯏ ꯌꯥꯎꯗꯦ ꯑꯗꯨꯕꯨ ꯆꯍꯤꯅ ꯁꯨꯝ ꯁꯨꯝ ꯆꯠꯁꯤꯟꯈꯤꯕꯅ ꯃꯔꯝ ꯑꯣꯏꯔꯒ ꯑꯍꯜ ꯑꯣꯏꯔꯛꯏ ꯑꯍꯜ ꯑꯣꯏꯔꯛꯄ ꯀꯥꯟꯗ ꯏꯗꯣ ꯊꯧꯕ ꯋꯥꯠꯂꯛꯂꯕ ꯄꯥꯡꯒꯜ ꯁꯣꯟꯊꯔꯛꯂꯕ ꯃꯇꯝꯗꯗꯤ ꯂꯥꯏꯅꯤꯡ ꯂꯥꯏꯅꯤꯡ ꯂꯥꯏꯁꯣꯟꯗ ꯊꯋꯥꯏ ꯌꯥꯎꯔꯛꯏ ꯃꯗꯨꯅ ꯃꯔꯝ ꯑꯣꯏꯔꯒ ꯌꯥꯝꯅ ꯅꯍꯥ ꯑꯣꯏꯔꯤꯕ ꯑꯉꯥꯡꯁꯤꯡꯗꯤ ꯂꯥꯡꯕ ꯈꯣꯠꯄꯩ ꯑꯗꯨꯒꯤ ꯂꯝꯕꯤꯗ ꯌꯥꯝꯅ ꯆꯠꯅꯩ ꯑꯍꯜ ꯑꯣꯏꯔꯕꯁꯤꯡꯅ ꯂꯥꯏꯅꯤꯡ ꯂꯥꯏꯁꯣꯟꯗ ꯌꯥꯝ ꯊꯋꯥꯏ ꯌꯥꯎꯁꯤꯂꯤꯁꯤ